ꯅꯣꯡꯃ ꯑꯩꯈꯣꯏꯒꯤ ꯖꯔꯃꯟꯒꯤ ꯕꯦꯁꯤ ꯑꯃ ꯑꯩꯈꯣꯏꯒꯤ ꯂꯥꯛꯈꯤ ꯂꯥꯛꯄꯗꯨꯗ ꯐ꯭ꯂꯥꯏꯠꯇ ꯇꯣꯡꯉ ꯃꯇꯨꯡꯗ ꯑꯩꯅ ꯒꯥꯏꯠ ꯑꯃ ꯑꯣꯏꯅ ꯄꯨꯈꯤ ꯃꯥꯁꯦ ꯃꯥꯁꯦ ꯄꯨꯕ ꯃꯇꯝꯗ ꯑꯩꯈꯣꯏꯒꯤ ꯑꯍꯥꯟꯕꯗ ꯍꯣꯇꯦꯜ ꯒ꯭ꯔꯥꯟꯗꯦꯗ ꯊꯨꯡꯉꯕ ꯃꯇꯨꯡꯗ ꯑꯃꯨꯛ ꯃꯥꯁꯦ ꯉꯍꯥꯛ ꯄꯣꯊꯍꯜꯂꯦ ꯄꯣꯊꯔꯒ ꯅꯣꯡꯉꯥꯟꯕꯒ ꯑꯩꯈꯣꯏꯒꯤ ꯄ꯭ꯔꯣꯒꯥꯝꯁꯦ ꯃꯥꯅ ꯌꯦꯡꯅꯤꯡꯉꯤꯁꯦ ꯑꯩꯈꯣꯏꯒꯤ ꯁꯉꯥꯏ ꯀꯩꯕꯨꯜ ꯂꯝꯖꯥꯎꯒꯤ ꯑꯗꯨꯒ ꯃꯊꯪꯗ ꯅꯦꯛꯁꯇ ꯂꯣꯛꯇꯥꯛ ꯄꯥꯠ ꯑꯅꯤꯁꯤꯅꯦ ꯃꯥꯅ ꯇꯥꯔꯖꯦꯠ ꯇꯧꯔ ꯂꯥꯛꯄꯁꯦ ꯑꯗꯩꯗꯨꯗ ꯑꯩꯈꯣꯏꯅ ꯅꯣꯡꯉꯥꯜꯂꯒ ꯑꯌꯨꯛ ꯉꯟꯇ ꯄꯨꯡ ꯃꯉꯥꯒꯤ ꯄ꯭ꯔꯣꯒꯥꯝ ꯁꯤꯜꯂꯦ ꯄꯨꯡ ꯃꯉꯥꯗꯒꯤ ꯁ꯭ꯇꯥꯔꯠ ꯇꯧꯔꯒ ꯆꯠꯂꯦ ꯆꯠꯂꯕ ꯃꯇꯨꯡꯗ ꯁꯉꯥꯏꯁꯦ ꯎꯅꯅꯕ ꯑꯩꯈꯣꯏꯅ ꯍꯥꯟꯅ ꯐꯖꯅ ꯃꯐꯝꯗꯨꯗ ꯂꯩꯕ ꯆꯧꯀꯤꯗꯥꯔ ꯍꯥꯏꯇꯔꯦ ꯑꯗꯨꯗ ꯐꯖꯅ ꯉꯥꯡꯅꯔ ꯆꯪꯕꯅꯤꯅ ꯑꯗꯒꯤ ꯕꯥꯏꯅꯣꯀꯨꯂꯔꯒ ꯐꯖꯅ ꯄꯤꯔꯛꯇꯅ ꯇꯧꯔ ꯆꯪꯕꯗꯨꯗ ꯃꯥꯅ ꯁꯉꯥꯏꯁꯦ ꯎꯕ ꯐꯪꯕꯗꯨꯗ ꯃꯥ ꯌꯥꯝ ꯍꯔꯥꯎꯖꯈꯤ ꯑꯗꯨꯒ ꯌꯥꯝ ꯄꯦꯟꯕꯁꯨ ꯑꯣꯏꯅ ꯑꯩꯈꯣꯏꯗ ꯐꯣꯡꯗꯣꯛꯈꯤ ꯑꯗꯨ ꯃꯇꯨꯡꯗ ꯑꯩꯈꯣꯏꯒꯤ ꯂꯣꯛꯇꯥꯛ ꯄꯥꯠꯁꯤꯗ ꯑꯃꯨꯛ ꯆꯪꯉꯦ ꯂꯣꯛꯇꯥꯛ ꯄꯥꯠꯁꯤꯗ ꯑꯩꯈꯣꯏꯒꯤ ꯂꯣꯛꯇꯥꯛꯀꯤ ꯐꯖꯕ ꯑꯗꯒꯤ ꯅꯦꯆꯔꯒꯤ ꯑꯣꯏꯕ ꯑꯩꯈꯣꯏꯒꯤ ꯄꯥꯠ ꯂꯦꯛ ꯍꯥꯏꯇꯥꯔꯦ ꯑꯗꯨꯗ ꯑꯩꯈꯣꯏꯒꯤ ꯐꯨꯝꯗꯤ ꯃꯊꯛꯇꯒ ꯑꯩꯈꯣꯏꯒꯤ ꯍꯠꯀ ꯁꯥꯕ ꯑꯗꯒꯤ ꯍꯤꯒ ꯇꯣꯡꯉꯒ ꯃꯥꯁꯦ ꯄꯨꯕꯤꯌꯦ ꯑꯗꯒꯤ ꯉꯥ ꯏꯟꯒ ꯆꯤꯡꯗꯅ ꯉꯥꯒ ꯐꯥꯕ ꯃꯥꯁꯨ ꯌꯥꯎꯗꯅ ꯑꯩꯈꯣꯏꯒꯤ ꯃꯅꯤꯄꯨꯔꯒꯤ ꯑꯩꯈꯣꯏ ꯃꯩꯇꯩ ꯑꯩꯈꯣꯏꯒꯤ ꯐꯖꯕ ꯃꯐꯝꯁꯦ ꯃꯥ ꯎꯕꯗ ꯌꯥꯝꯅ ꯑꯄꯦꯟꯕꯁꯨ ꯐꯣꯡꯗꯣꯛꯈꯤ ꯑꯗꯨꯒ ꯊꯥꯡꯒ ꯍꯥꯏꯔꯤꯕ ꯀꯔꯥꯡ ꯑꯅ ꯑꯩꯈꯣꯏꯒꯤ ꯍꯤ ꯇꯣꯡꯉꯒ ꯆꯪꯉꯤꯕ ꯃꯐꯝꯒꯗꯨ ꯌꯧꯗꯅ ꯑꯩꯈꯣꯏꯒꯤ ꯂꯥꯏꯐꯝꯒꯗꯨ ꯈꯣꯏꯔꯝꯗꯅ ꯈꯣꯠꯇꯅ ꯃꯥꯅ ꯑꯗꯨꯃꯥꯏꯅ ꯇꯧꯗꯅ ꯃꯥꯒꯤ ꯖꯔꯅꯤꯗꯨ ꯌꯥꯝꯅ ꯅꯨꯡꯉꯥꯏꯅꯁꯨ ꯄꯨꯕꯤꯈꯤ ꯑꯗꯨꯒ ꯃꯥꯅꯁꯨ ꯌꯥꯝꯅ ꯄꯦꯟꯕ ꯐꯣꯡꯗꯣꯛꯆꯈꯤ ꯑꯃꯨꯛꯐꯥꯎ ꯎꯕ ꯐꯪꯗꯕ ꯃꯐꯝꯁꯤꯡꯗꯣ ꯃꯥ ꯎꯕ ꯐꯪꯖꯔꯦ ꯍꯥꯏꯕꯒꯤ ꯍꯔꯥꯎꯕ ꯀꯌꯥ ꯑꯃ ꯑꯩꯈꯣꯏꯗ ꯎꯠꯈꯤ